ꯑꯩꯅ ꯏꯝꯐꯥꯜ ꯆꯠꯀꯅꯤ ꯍꯥꯏꯅ ꯀꯛꯈꯤꯕ ꯇꯤꯀꯦꯠ ꯑꯗꯨ ꯑꯉꯥꯡ ꯑꯅꯥꯕ ꯌꯥꯎꯕꯅ ꯃꯔꯝ ꯑꯣꯏꯗꯨꯅ ꯇꯤꯀꯦꯠ ꯑꯗꯨ ꯀꯦꯟꯁꯦꯜ ꯇꯧꯖꯔꯦ ꯃꯔꯝ ꯑꯗꯨꯅ ꯇꯤꯀꯦꯠꯇꯨꯒꯤ ꯑꯦꯃꯥꯎꯟ ꯑꯗꯨ ꯏꯁꯥꯒꯤ ꯕꯦꯡ ꯑꯦꯀꯥꯎꯅꯗ ꯀꯥꯞꯄꯤꯔꯛꯄ ꯌꯥꯒꯗ꯭ꯔꯥ